ꯑꯩꯈꯣꯏꯗ ꯐꯣꯟꯅ ꯀꯩꯀꯩ ꯀꯥꯅꯒꯦ ꯍꯥꯏꯔꯒꯗꯤ ꯑꯩꯈꯣꯏ ꯐꯣꯟꯁꯦ ꯅ꯭ꯌꯨꯁ ꯃꯦꯗꯤꯌꯥ ꯑꯩꯈꯣꯏ ꯑꯦꯞ ꯕꯤ ꯌꯦꯡꯕ ꯌꯥꯏ ꯌꯨꯇ꯭ꯌꯨꯕ ꯌꯦꯡꯕ ꯌꯥꯏ ꯑꯗꯨꯗꯒꯤ ꯇꯤꯚꯤ ꯂꯥꯉ ꯑꯗꯨꯗꯒꯤ ꯏꯁꯄꯣꯔꯠ ꯂꯥꯏ ꯌꯦꯡꯕ ꯈꯣꯠꯄ ꯌꯥꯏ ꯑꯣꯟꯂꯥꯏꯟ ꯄꯩꯃꯦꯟ ꯑꯩꯈꯣꯏꯒꯤ ꯏꯃꯥꯟꯅꯕꯗ ꯄꯩꯁꯥ ꯊꯥꯗꯣꯛ ꯊꯥꯖꯤꯟ ꯍꯥꯟꯅꯒꯤ ꯃꯇꯝꯗꯗꯤ ꯑꯩꯈꯣꯏꯁꯦ ꯄꯩꯁꯥꯁꯦ ꯆꯠꯂꯒ ꯃꯤꯉꯣꯟꯗ ꯄꯤꯕ ꯈꯣꯠꯄ ꯇꯧꯔꯝꯃꯦ ꯍꯧꯖꯤꯛꯇꯤ ꯑꯦ ꯀꯔꯕꯥꯔ ꯑꯃ ꯇꯧꯔꯒꯁꯨ ꯃꯤꯉꯣꯟꯗ ꯄꯩꯁꯥ ꯄꯤꯅꯤꯡꯉꯒꯁꯨ ꯐꯣꯟꯗꯒꯤ ꯑꯥ ꯑꯔꯥꯞꯄ ꯂꯝꯗ ꯂꯩꯔꯒꯁꯨ ꯐꯣꯟꯗꯒꯤ ꯁꯠ ꯁꯠ ꯀꯥꯞꯄ ꯈꯣꯠꯂꯒ ꯌꯥꯏ ꯑꯣꯟꯂꯥꯏꯟ ꯒꯦꯝ ꯑꯩꯈꯣꯏꯅ ꯍꯥꯟꯅ ꯒꯦꯝ ꯁꯥꯟꯅꯅꯤꯡꯉꯁꯨ ꯐꯨꯠꯕꯣꯜ ꯁꯥꯟꯅꯅꯤꯡꯉꯦ ꯀ꯭ꯔꯤꯀꯦꯠ ꯁꯥꯟꯅꯅꯤꯡꯉꯦ ꯍꯧꯖꯤꯛꯇꯤ ꯐꯣꯟꯗ ꯑꯣꯟꯂꯥꯏꯟ ꯑꯣꯏꯅ ꯒꯦꯝ ꯁꯥꯟꯅꯕ ꯌꯥꯏ ꯀꯃꯨꯅꯤꯀꯦꯁꯟ ꯋꯥꯔꯤ ꯁꯥꯅꯕꯗ ꯍꯥꯟꯅꯗꯤ ꯑꯦ ꯂꯦꯇꯔ ꯄꯤꯔꯒ ꯆꯤꯊꯤ ꯄꯤꯔꯒ ꯏꯔꯒ ꯁꯥꯟꯅꯩ ꯍꯧꯖꯤꯛꯇꯤ ꯐꯣꯟ ꯑꯣꯏꯅ ꯑꯥꯗ ꯂꯩꯔꯁꯨ ꯋꯥꯔꯤ ꯁꯥꯟꯅꯅꯤꯡꯉꯁꯨ ꯍꯦꯛꯇ ꯐꯣꯟꯗ ꯊꯛ ꯀꯣꯜ ꯇꯧꯔꯒ ꯈꯣꯠꯂꯒ ꯁꯥꯟꯅꯕ ꯌꯥꯏ ꯑꯗꯨꯒ ꯋꯥꯔꯤ ꯆꯤꯟꯅ ꯂꯣꯟ ꯈꯛꯇ ꯋꯥꯔꯤ ꯁꯥꯟꯅꯕꯅ ꯅꯠꯇꯅ ꯐꯦꯁ ꯇꯨ ꯐꯦꯁꯇ ꯚꯤꯗꯤꯌꯣ ꯀꯣꯜꯗ ꯋꯥꯔꯤ ꯁꯥꯟꯅꯕꯁꯨ ꯌꯥꯔꯦ ꯑꯗꯨꯒ ꯑꯩꯈꯣꯏꯒꯤ ꯐ꯭ꯂꯥꯏꯠ ꯇꯤꯀꯦꯠ ꯀꯛꯄ ꯇ꯭ꯔꯦꯟ ꯇꯤꯀꯦꯠ ꯀꯛꯄ ꯕꯁ ꯇꯤꯀꯦꯠ ꯑꯗꯨ ꯑꯗꯥ ꯀꯛꯄ ꯈꯣꯠꯄꯁꯨ ꯕꯨꯀꯤꯡ ꯇꯧꯕ ꯈꯣꯠꯄꯁꯨ ꯂꯣꯏꯅ ꯌꯥꯔꯦ ꯑꯩꯈꯣꯏꯒꯤ ꯑꯗꯨꯒ ꯆꯤꯊꯤ ꯊꯥꯅꯕꯒꯤꯁꯨ ꯃꯊꯧ ꯇꯥꯗ꯭ꯔꯦ ꯍꯥꯟꯅꯗꯤ ꯆꯤꯊꯤ ꯊꯥꯅꯕꯒꯤꯁꯨ ꯃꯊꯧ ꯇꯥꯏ ꯍꯧꯖꯤꯛꯇꯤ ꯐꯣꯟ ꯊꯣꯔꯛꯑꯝꯅꯤꯅ ꯆꯤꯊꯤ ꯊꯥꯅꯕꯒꯤꯁꯨ ꯃꯊꯧ ꯇꯥꯗ꯭ꯔꯦ ꯑꯣꯟꯂꯥꯏꯟꯗ ꯄꯣꯠ ꯂꯩꯕꯁꯨ ꯌꯥꯏ ꯑꯩꯈꯣꯏꯒꯤ ꯁꯦꯠꯅꯕ ꯁꯦꯠꯅꯕ ꯄꯣꯠ ꯆꯥꯅꯕ ꯈꯣꯠꯅꯕ ꯑꯗꯨ ꯑꯗꯥ ꯄꯣꯠ ꯆꯩꯁꯤꯡ ꯑꯩꯈꯣꯏ ꯂꯣꯏꯅ ꯂꯩꯕ ꯌꯥꯏ ꯍꯧꯖꯤꯛ ꯑꯣꯟꯂꯥꯏꯟꯗ ꯂꯣꯏꯅ ꯀꯩꯅꯣꯝ ꯇꯧꯕ ꯌꯥꯏ ꯑꯗꯨꯗꯒꯤ ꯐꯣꯇꯣ ꯀꯥꯞꯄ ꯈꯣꯠꯄ ꯑꯩꯈꯣꯏ ꯍꯥꯟꯅꯗꯤ ꯐꯣꯇꯣ ꯆꯥꯝꯕ ꯈꯣꯠꯄ ꯑꯣꯏꯅ ꯆꯠꯂꯝꯃꯤ ꯍꯧꯖꯤꯛꯇꯤ ꯐꯣꯟꯗꯒꯤ ꯐꯣꯇꯣ ꯀꯥꯞꯄꯁꯨ ꯌꯥꯔꯦ ꯑꯗꯨꯗꯒꯤ ꯑꯩꯈꯣꯏꯒꯤ ꯚꯤꯗꯤꯌꯣ ꯂꯥꯡ ꯌꯦꯡꯕ ꯈꯣꯠꯄ ꯑꯗꯨ ꯑꯗꯥ ꯑꯣꯏꯕꯁꯨ ꯌꯥꯔꯦ ꯃꯦꯃꯣꯔꯤꯗ ꯑꯣꯏꯅ ꯑꯦꯅꯤ ꯇꯥꯏꯝꯗ ꯑꯣꯏꯅ ꯂꯣꯏꯅ ꯌꯥꯔꯦ ꯑꯗꯨꯒ ꯑꯩꯈꯣꯏꯒꯤ ꯐꯣꯟꯒꯤ ꯀꯥꯅꯕ ꯍꯥꯏꯔꯒꯅ ꯑꯩꯈꯣꯏꯒꯤ ꯐꯣꯟꯁꯦ ꯑꯦꯅꯤ ꯃꯇꯝꯗ ꯄꯨꯔꯒ ꯆꯠꯂꯁꯨ ꯀꯔꯕꯥꯔ ꯑꯃ ꯇꯧꯔꯒꯁꯨ ꯑꯩꯈꯣꯏ ꯁꯤꯗ ꯄꯩꯁꯥ ꯀꯥꯞꯊꯣꯛ ꯀꯥꯞꯁꯤꯟ ꯑꯗꯨꯒꯤ ꯑꯗꯥꯒꯤ ꯍꯥꯏꯅ ꯂꯣꯏꯅ ꯁꯤꯖꯤꯟꯅꯕꯗ ꯌꯥꯔꯦ ꯐꯣꯟꯁꯤꯅ ꯌꯥꯝ ꯀꯥꯅꯍꯜꯂꯤ ꯑꯩꯈꯣꯏꯗ